ꯍꯜꯂꯣ ꯁꯤꯁꯤ ꯀꯛꯆꯤꯡ ꯃꯣꯕꯥꯏꯜ ꯏꯁꯇꯣꯔꯒꯤ ꯅꯠꯇ꯭ꯔꯣ ꯑꯣ ꯐꯣꯟꯁꯤ ꯀꯔꯝ ꯀꯔꯝꯕ ꯐꯣꯟ ꯂꯩꯕꯅꯣ ꯁꯤꯗ ꯑꯩꯈꯣꯏ ꯀꯛꯆꯤꯡ ꯃꯣꯕꯥꯏꯜ ꯏꯁꯇꯣꯔꯁꯤꯗ ꯑꯥꯏ ꯐꯣꯟꯒꯨꯝꯕꯗꯤ ꯂꯩꯇ꯭ꯔꯣ ꯑꯣ ꯑꯥꯏ ꯐꯣꯟ ꯐꯤꯞꯇꯤꯟꯒꯤ ꯃꯃꯟꯁꯤꯅ ꯍꯣꯏ ꯀꯌꯥꯃꯨꯛ ꯂꯩꯕ ꯑꯃꯒ ꯀꯨꯟꯊ꯭ꯔꯥ ꯑꯗꯨ ꯑꯣꯐꯔꯀꯥꯗꯤ ꯀꯌꯥꯝ ꯄꯤꯕ ꯈꯣꯠꯄ ꯀꯌꯥꯕꯨꯛ ꯄꯤ ꯉꯝꯅꯤ ꯑꯗꯨ ꯁꯦꯝꯁꯨꯡꯒꯤꯗꯤ ꯀꯔꯝ ꯀꯔꯝꯕ ꯃꯣꯗꯦꯜ ꯂꯩꯕ꯭ꯔꯥ ꯑꯗꯨ ꯃꯣꯏ ꯃꯃꯟꯒꯨꯝꯕꯗꯤ ꯀꯌꯥꯒꯤ ꯔꯦꯟꯖꯇ ꯂꯩꯅꯤ ꯍꯥꯏꯔꯞ ꯑꯩꯠꯇꯤ ꯑꯣ ꯑꯗꯩ ꯍꯣꯡꯕ ꯑꯇꯣꯞꯄ ꯀꯝꯄꯅꯤꯒꯤ ꯑꯦꯝ ꯃꯥꯏꯒꯨꯝꯕ ꯁꯦꯝꯁꯨꯡ ꯑꯦꯁ ꯊꯥꯔꯇꯤ ꯐꯣꯔꯗꯨꯗꯤ ꯂꯩꯇ꯭ꯔꯣ ꯑꯦꯝ ꯃꯥꯏ ꯔꯦꯟꯖꯇꯣ ꯑꯩꯈꯣꯏꯅ ꯑꯣꯟꯂꯥꯏꯟꯗꯒꯤ ꯌꯦꯡꯀꯥꯟꯗꯗꯤꯀꯣ ꯊꯥꯔꯇꯤ ꯁꯕꯦꯟꯒꯤ ꯆꯥꯡ ꯂꯩꯌꯦꯕ ꯑꯗꯨ ꯑꯣꯐꯔ ꯄꯤꯀꯥꯟꯗ ꯀꯌꯥꯃꯨꯛ ꯗꯨꯀꯥꯟꯗꯒꯤ ꯑꯣꯐꯔ ꯀꯌꯥꯃꯨꯛ ꯄꯤ ꯉꯝꯅꯤ ꯈꯣꯠꯅꯤꯁꯨ ꯈꯪꯅꯤꯡꯉꯤ ꯑꯣ ꯑꯗꯨ ꯃꯥꯏ ꯔꯥꯝ ꯉꯥꯡꯗꯤ ꯀꯌꯥ ꯑꯣꯏꯅꯤ ꯑꯩꯠ ꯖꯤ ꯕꯤ ꯑꯣꯏꯒꯗ꯭ꯔꯥ ꯅꯠꯇ꯭ꯔꯒꯅ ꯋꯥꯟ ꯇ꯭ꯋꯦꯟꯇꯤ ꯑꯩꯠ ꯇꯨ ꯐꯤꯞꯇꯤ ꯁꯤꯛꯁꯀꯨꯝꯕꯗꯤ ꯂꯩꯇ꯭ꯔꯥ ꯑꯩꯠ ꯖꯤ ꯕꯤ ꯔꯥꯝ ꯑꯣꯏꯔꯒ ꯔꯣꯝꯅ ꯇꯨ ꯐꯤꯞꯇꯤ ꯊ꯭ꯔꯤ ꯑꯗꯨ ꯃꯣꯏ ꯀꯂꯔꯗꯗꯤ ꯀꯔꯝ ꯀꯔꯝꯕ ꯀꯂꯔ ꯂꯩꯅꯤ ꯑꯗꯨꯅ ꯑꯣ ꯑꯗꯨ ꯃꯣꯏ ꯁꯨꯝ ꯕ꯭ꯂꯦꯛ ꯕ꯭ꯂꯦꯛꯇꯨꯗꯤ ꯑꯩ ꯄꯥꯝꯕꯀꯣ ꯑꯗꯨ ꯕ꯭ꯂꯦꯛꯇꯨꯒꯤ ꯃꯆꯨꯗꯨ ꯃꯆꯨ ꯑꯣꯏꯍꯜꯂ ꯑꯗꯨ ꯑꯣꯐꯔꯗꯨ ꯈꯤꯇꯪ ꯉꯁꯥꯏ ꯊꯥꯔꯇꯤ ꯐꯣꯔ ꯍꯥꯏꯗꯨꯗꯒꯤ ꯈꯤꯇꯪ ꯇꯥ ꯌꯥꯔꯔꯣꯏ ꯑꯥ ꯑꯣ ꯍꯧꯖꯤꯛ ꯑꯗꯨꯝ ꯑꯩꯁꯤ ꯂꯥꯛꯄꯒ ꯑꯗꯨꯝ ꯂꯧꯕꯗꯤ ꯌꯥꯔꯅꯤꯀꯣ ꯑꯗꯨꯝ ꯑꯩꯈꯣꯏ ꯏꯁꯇꯣꯛꯇ ꯑꯗꯨꯝ ꯂꯩꯕ꯭ꯔꯥ ꯅꯠꯇ꯭ꯔꯒꯅ ꯅꯪꯅꯗꯣꯔꯤꯕ꯭ꯔꯥ ꯅꯪꯅꯔꯣꯏꯗꯧꯔꯤꯕ꯭ꯔꯥ ꯑꯣ ꯑꯣ ꯑꯗꯨ ꯑꯩ ꯂꯥꯛꯑꯒ ꯑꯗꯨꯝ ꯌꯦꯡꯅꯔꯒꯦ ꯑꯗꯨꯗꯤ ꯌꯥꯝ ꯅꯨꯡꯉꯥꯏꯖꯔꯦ